ꯑꯣ ꯌꯥꯔꯒꯗꯤ ꯑꯩ ꯑꯦ ꯏꯆꯥꯒꯤ ꯂꯣꯍꯣꯡꯕꯒꯤꯗꯃꯛꯇ ꯎꯄꯨ ꯀꯥꯡꯗꯣꯟ ꯈꯤꯇ ꯂꯧꯖꯒꯦ ꯇꯧꯕ ꯑꯗꯣ ꯃꯃꯟꯗꯤ ꯀꯌꯥꯒ ꯑꯣꯏꯕꯤꯗꯣꯏꯅꯣ ꯀꯃꯥꯏ ꯇꯧꯗꯣꯏꯅꯣ ꯑꯥ

ꯍꯣꯏ ꯍꯣꯏ ꯍꯣꯏ ꯑꯣ ꯈꯪꯖꯩ ꯈꯪꯖꯩ ꯑꯗꯨꯝ ꯂꯥꯛꯆꯔꯒꯦ ꯑꯗꯨꯗꯤ ꯐꯅꯕ

ꯑꯣ ꯑꯣ ꯇꯧꯖꯔꯛꯀꯦ ꯀꯔꯤꯒꯨꯝꯕ ꯑꯦꯠꯚꯥꯟꯁ ꯍꯥꯟꯅꯒ ꯄꯤꯒꯗ꯭ꯔꯣ